ꯐꯣꯇꯣ ꯀꯥꯞꯄ ꯑꯁꯤ ꯑꯩꯒꯤ ꯑꯣꯏꯅꯗꯤ ꯌꯥꯝ ꯅꯨꯡꯉꯥꯏ ꯅꯨꯡꯉꯥꯏ ꯍꯥꯏꯕꯗꯤ ꯑꯩꯈꯣꯏꯅ ꯊꯥꯏꯅꯗ ꯏꯃꯥꯟꯅꯕꯤꯒꯩꯒ ꯀꯣꯏꯃꯤꯟꯅꯒꯤꯕ ꯂꯥꯡꯃꯤꯟꯅꯒꯤꯕ ꯃꯌꯥꯝ ꯆꯠꯃꯤꯟꯅꯕ ꯃꯌꯥꯝꯗꯣ ꯑꯗꯨꯒꯤ ꯈꯜꯂꯒꯁꯨ ꯌꯥꯝ ꯅꯨꯡꯉꯥꯏ ꯑꯗꯨꯗꯒꯤ ꯀꯩꯒꯨꯝꯕ ꯀꯣꯏꯊꯣꯛꯎꯔ ꯆꯠꯊꯣꯛꯎꯔꯁꯨ ꯑꯗꯨ ꯃꯇꯝꯗ ꯐꯣꯇꯣ ꯀꯥꯞꯄꯁꯤꯗ ꯌꯥꯝ ꯅꯨꯡꯉꯥꯏ ꯑꯗꯨꯗ ꯋꯥꯈꯟ ꯈꯔ ꯅꯨꯡꯉꯥꯏ ꯌꯥꯝ ꯐꯅ ꯅꯨꯡꯉꯥꯏꯇ꯭ꯔꯒꯁꯨ ꯋꯥꯈꯟꯁꯦ ꯐꯣꯇꯣ ꯁꯨꯃꯥꯏꯅ ꯀꯥꯞꯇꯅ ꯃꯌꯥꯝ ꯄꯨꯜꯂꯒ ꯒ꯭ꯔꯨꯞꯄꯤꯡ ꯃꯌꯥꯝ ꯄꯨꯜꯂꯒ ꯈꯣꯠꯂꯒ ꯀꯥꯞꯄꯁꯤꯅ ꯋꯥꯈꯟꯗ ꯀꯣꯏꯊꯣꯛꯎꯔꯁꯨ ꯂꯥꯡꯊꯣꯛꯎꯔꯁꯨ ꯌꯥꯝ ꯅꯨꯡꯉꯥꯏꯕ ꯑꯃꯗꯤ ꯐꯥꯎꯏ